ꯑꯇꯣꯞꯄ ꯒ꯭ꯔꯍꯗ ꯊꯋꯥꯏ ꯄꯥꯟꯕ ꯖꯤꯕ ꯂꯩꯔꯝꯒꯅꯤ ꯍꯥꯏꯕ ꯑꯩꯅ ꯊꯥꯖꯩ ꯃꯔꯝꯗꯤ ꯃꯥꯔꯆ ꯍꯥꯏꯔꯤꯕ ꯄ꯭ꯂꯥꯅꯦꯠꯁꯤꯗ ꯏꯁꯤꯡꯒꯤ ꯆꯥꯡ ꯌꯥꯝꯅ ꯂꯩ ꯍꯥꯏꯔꯒ ꯁꯥꯏꯟꯇꯤꯁꯁꯤꯡꯅ ꯊꯤꯖꯤꯟꯕ ꯃꯇꯝꯗ ꯍꯥꯏꯕ ꯑꯃ ꯂꯩꯕꯅꯤꯅ ꯏꯁꯤꯡ ꯂꯩꯕ ꯃꯐꯝꯁꯤꯗꯗꯤ ꯏꯁꯤꯡ ꯍꯥꯏꯔꯤꯕ ꯑꯣꯛꯁꯤꯖꯦꯟ ꯂꯩꯒꯅꯤ ꯀꯥꯔꯕꯣꯟ ꯗꯥꯏꯑꯣꯛꯁꯥꯏꯠ ꯂꯩꯔꯝꯒꯅꯤ ꯏꯁꯤꯡ ꯂꯩꯔꯗꯤ ꯎꯄꯥꯝꯕꯤ ꯁꯣꯏꯗꯅ ꯍꯧꯔꯝꯒꯅꯤ ꯃꯐꯝꯗꯨꯗ ꯑꯗꯨꯅ ꯎ ꯄꯥꯝꯕꯤꯁꯨ ꯍꯧꯔꯤꯕꯅꯤꯅ ꯑꯣꯛꯁꯤꯖꯦꯟ ꯀꯥꯔꯕꯣꯟ ꯗꯥꯏꯑꯣꯛꯁꯥꯏꯠ ꯂꯣꯏꯅ ꯂꯩꯔꯝꯒꯅꯤ ꯄꯤꯛꯊ꯭ꯔꯤꯕꯤ ꯑꯃ ꯁꯦꯝꯕꯗ ꯑꯃꯁꯨꯡ ꯃꯤꯑꯣꯏꯕ ꯑꯃ

ꯁꯦꯝꯖꯕꯗ ꯑꯣꯛꯁꯤꯖꯦꯟ ꯗꯔꯀꯥꯔ ꯍꯥꯏꯕꯁꯤꯗꯤ ꯑꯗꯨꯝ ꯂꯩꯕꯅꯤꯅ ꯑꯣꯛꯁꯤꯖꯦꯟ ꯁꯣꯏꯗꯅ ꯂꯩꯔꯝꯒꯅꯤ ꯃꯥꯔꯆꯇ ꯑꯗꯨꯅ ꯊꯋꯥꯏ ꯄꯥꯟꯕ ꯖꯤꯕ ꯂꯩꯔꯝꯒꯅꯤ ꯍꯥꯏꯕ ꯑꯩꯅ ꯌꯥꯝꯅ ꯊꯥꯖꯩ